ꯍꯧꯖꯤꯛꯀꯤ ꯃꯇꯝꯗ ꯁꯥꯟꯅ ꯈꯣꯠꯅꯕꯁꯤ ꯌꯥꯝꯅ ꯈꯨꯃꯥꯡ ꯆꯥꯎꯁꯜꯂꯦ ꯍꯥꯏꯅ ꯍꯥꯏꯕ ꯌꯥꯏꯑꯕ ꯃꯔꯝꯗꯤ ꯀꯔꯤꯒꯤꯅꯣ ꯍꯥꯏꯕ ꯀꯥꯟꯗ ꯁꯥꯟꯅꯕꯁꯤꯅ ꯑꯩꯈꯣꯏꯒꯤ ꯄꯨꯟꯁꯤꯒꯤ ꯑꯩꯈꯣꯏꯒꯤ ꯄꯨꯟꯁꯤꯗ ꯍꯦꯟꯅ ꯀꯅꯥꯕ ꯀꯌꯥꯃꯔꯨꯝ ꯇꯣꯉꯥꯟ ꯇꯣꯉꯥꯟꯕ ꯀꯥꯟꯅꯕ ꯃꯈꯜ ꯃꯈꯜ ꯀꯌꯥꯃꯔꯨꯝ ꯄꯤꯕ ꯉꯝꯃꯦꯕ ꯁꯝꯅ ꯍꯥꯏꯔꯕꯗ ꯍꯧꯖꯤꯛꯀꯤ ꯃꯇꯝꯗ ꯐꯨꯠꯕꯣꯂꯔ ꯑꯃꯅ ꯁꯥꯟꯅꯔꯣꯏ ꯑꯃꯅ ꯃꯍꯥꯛ ꯃꯍꯥꯛꯀꯤ ꯏꯃꯨꯡ ꯃꯅꯨꯡ ꯃꯍꯥꯛꯀꯤ ꯐꯦꯃꯂꯤ ꯌꯥꯝꯅ ꯅꯨꯡꯉꯥꯏꯅ ꯌꯥꯝꯅ ꯀ꯭ꯋꯥꯂꯤꯇꯤ ꯂꯩꯅ ꯌꯥꯝꯅ ꯑꯋꯥꯡꯕ ꯁ꯭ꯇꯦꯟꯗꯔꯠꯇ ꯂꯩꯕ ꯉꯝꯍꯜꯂꯦ ꯃꯥꯏ ꯄꯥꯛꯄ ꯁꯥꯟꯅꯔꯣꯏ ꯑꯃꯅ ꯑꯗꯨꯒꯤ ꯃꯊꯛꯇ ꯃꯍꯥꯛꯁꯨ ꯈ꯭ꯋꯥꯏꯗꯒꯤ ꯍꯦꯟꯅ ꯁꯥꯟꯅꯕꯒꯤ ꯇꯣꯡꯖꯕ ꯑꯃꯅ ꯏꯁꯥ ꯏꯁꯥꯁꯤꯡ ꯑꯁꯤ ꯌꯥꯝꯅ ꯍꯦꯜꯗꯤ ꯌꯥꯝꯅ ꯃꯄꯥꯡꯒꯜ ꯐꯅ ꯌꯥꯝꯅ ꯑꯦꯛꯇꯤꯐ ꯑꯣꯏꯅ ꯂꯩ ꯂꯩꯍꯟꯕꯅ ꯁꯥꯟꯅꯕ ꯑꯁꯤꯒꯤ ꯀꯥꯟꯅꯕꯅꯤ ꯍꯥꯏꯅ ꯊꯝꯖꯩ